ꯑꯩꯍꯥꯛꯀꯤ ꯏꯟꯀꯝ ꯇꯦꯛꯁꯀꯤ ꯑꯁꯤ ꯏꯟꯀꯝ ꯇꯦꯛꯁ ꯗꯤꯄꯥꯔꯠꯃꯦꯟꯗꯒꯤ ꯅꯣꯇꯤꯁ ꯑꯃ ꯂꯥꯛꯑꯦ ꯑꯗꯨꯅ ꯑꯩꯁꯦ ꯀꯃꯥꯏꯅ ꯇꯧꯒꯗꯕꯅꯣ ꯍꯥꯏꯕꯗꯨꯃꯗꯤ ꯑꯩ ꯈꯪꯖꯗꯦ ꯑꯗꯨꯕꯨ ꯏꯟꯀꯝ ꯇꯦꯛꯁꯀꯤ ꯃꯇꯥꯡꯁꯦ ꯑꯩ ꯑꯩꯒꯤ ꯑꯩꯒꯤ ꯁꯤꯒꯤ ꯁꯤꯗ ꯄ꯭ꯔꯣꯕ꯭ꯂꯦꯝ ꯈꯔ ꯂꯩꯔꯦ ꯑꯗꯨꯕꯨ ꯑꯩꯅ ꯏꯟꯀꯝ ꯇꯦꯛꯁ ꯗꯤꯄꯥꯔꯠꯃꯦꯟꯗꯕꯨꯗꯤ ꯑꯩꯅ ꯄ꯭ꯔꯣꯕ꯭ꯂꯦꯝ ꯑꯁꯤ ꯑꯩ ꯑꯦꯄ꯭ꯂꯤꯀꯦꯁꯟ ꯑꯣꯏꯅ ꯊꯥꯖꯟꯖꯈ꯭ꯔꯕꯅꯤ ꯑꯗꯨꯕꯨ ꯃꯣꯏꯅ ꯄꯤꯕꯤꯔꯛꯏꯕ ꯅꯣꯇꯤꯁ ꯑꯁꯤꯒꯤ ꯅꯣꯂꯦꯖ ꯑꯁꯤ ꯑꯩ ꯐꯖꯅ ꯂꯩꯖꯗꯦ ꯑꯗꯨꯅ ꯃꯔꯝ ꯑꯣꯏꯔꯒ ꯃꯁꯤꯒꯤ ꯃꯇꯥꯡꯗ ꯑꯩ ꯃꯣꯏꯒꯤ ꯀꯔꯤ ꯇꯧꯒꯗꯒꯦ ꯍꯥꯏꯕꯗꯨꯁꯨ ꯐꯖꯅ ꯈꯪꯖꯗ꯭ꯔꯤ ꯑꯗꯨꯕꯨ ꯑꯈꯪ ꯑꯍꯩꯁꯤꯡꯒ ꯇꯥꯟꯅꯔꯒ ꯑꯩ ꯀꯔꯤ ꯇꯧꯒꯗꯕꯅꯣ ꯍꯥꯏꯕꯗꯨ ꯑꯃ ꯑꯩ ꯂꯦꯞꯆꯔꯒ ꯑꯩ ꯐꯖꯅ ꯏꯟꯀꯝ ꯇꯦꯛꯁ ꯗꯤꯄꯥꯔꯠꯃꯦꯟꯗ ꯑꯩ ꯑꯩ ꯑꯩꯅ ꯇꯧꯕ ꯌꯥꯒꯗꯧꯕ ꯇꯧꯒꯗꯧꯕ ꯁꯤꯡ ꯑꯗꯨ ꯑꯩ ꯀꯝꯄ꯭ꯂꯦꯟ ꯇꯧꯖꯔꯒꯦ